ꯊꯧꯕꯥꯜ ꯖꯤꯂꯥꯒꯤ ꯇꯣꯞ ꯇꯣꯞꯄ ꯑꯣꯏꯅ ꯍꯥꯏꯔꯕꯗ ꯐꯤꯁꯥ ꯂꯣꯟꯁꯥ ꯑꯁꯤ ꯌꯥꯝꯅ ꯃꯃꯤꯡ ꯆꯠꯂꯤ ꯃꯃꯤꯡ ꯑꯣꯏꯅ ꯍꯥꯏꯔꯕꯗ ꯐꯅꯦꯛ ꯈꯨꯗꯩ ꯔꯥꯅꯤ ꯐꯤ ꯑꯁꯨꯒꯨꯝꯅ ꯃꯃꯤꯡ ꯆꯠꯂꯤ ꯃꯇꯧ ꯀꯔꯝ ꯍꯥꯏꯅ ꯃꯊꯪ ꯑꯃꯗꯒꯤ ꯑꯃꯗ ꯍꯩꯍꯜꯂꯛꯄꯒꯦ ꯍꯥꯏꯕꯁꯤ ꯃꯃꯥꯅ ꯃꯆꯥꯗ ꯇꯥꯛꯄꯤ ꯃꯔꯝ ꯑꯁꯤꯅ ꯐꯤꯁꯥ ꯂꯣꯟꯁꯥꯗ ꯍꯩ ꯁꯤꯡꯉꯤ ꯇꯣꯞ ꯇꯣꯞꯄ ꯃꯒꯨꯟ ꯍꯥꯏꯔꯒꯗꯤ ꯌꯥꯝꯅ ꯑꯇꯩ ꯃꯐꯝ ꯑꯃꯗ ꯐꯪꯗꯦ ꯃꯐꯝ ꯑꯁꯤꯗ ꯅꯠꯇꯅ